ꯏꯟ ꯊꯥꯔꯒ ꯑꯩꯅ ꯏꯟ ꯊꯥꯔꯒ ꯆꯩ ꯄꯥꯏꯔꯒ ꯀꯣꯏꯇꯥꯟ ꯇꯥꯟꯗꯨꯅ ꯉꯥ ꯐꯥꯅꯕ ꯍꯣꯠꯅꯒꯅꯤ ꯑꯩꯅ ꯉꯥ ꯐꯥꯕ ꯆꯠꯄ ꯃꯇꯝꯗ ꯏꯟ ꯉꯥ ꯍꯥꯞꯅꯕ ꯄꯥꯇ꯭ꯔ ꯅꯣꯡ ꯇꯥꯡꯅꯅꯕ ꯁꯥꯇꯤꯜ ꯈꯨꯠꯁꯨ ꯈꯨꯠꯂꯥꯏ ꯐꯤꯔꯣꯜ ꯆꯥꯔꯣꯟ ꯐꯖꯅ ꯄꯨꯗꯨꯅ ꯆꯠꯀꯅꯤ